ꯉꯥꯁꯤꯒꯤ ꯃꯥꯂꯦꯝ ꯑꯁꯤꯗ ꯃꯅꯤꯄꯨꯔꯤ ꯂꯣꯟ ꯉꯥꯡꯂꯤꯕ ꯑꯩꯈꯣꯏꯒꯤ ꯈꯨꯗꯣꯡ ꯆꯥꯗꯕꯁꯤꯡꯗꯤ ꯌꯥꯝꯅ ꯂꯩꯈ꯭ꯔꯦ ꯃꯔꯝꯗꯤ ꯑꯩꯈꯣꯏꯅ ꯃꯅꯤꯄꯨꯔꯗꯒꯤ ꯃꯄꯥꯜ ꯍꯦꯛ ꯊꯣꯛꯈꯤꯕ ꯃꯇꯝꯗ ꯑꯩꯈꯣꯏꯒꯤ ꯋꯥꯁꯤ ꯇꯥꯕꯤꯗꯦ ꯂꯣꯟ ꯈꯪꯗꯕꯅꯤꯅ ꯃꯅꯤꯄꯨꯔ ꯈꯛꯇꯗ ꯇꯥꯏ ꯑꯇꯣꯞꯄ ꯂꯝꯗꯗ ꯇꯥꯕꯤꯗ ꯑꯩꯈꯣꯏꯅ ꯉꯥꯡꯂꯨꯕ ꯍꯥꯏꯔꯨꯕ ꯀꯌꯥ ꯇꯧꯔꯕꯁꯨ ꯃꯈꯣꯏꯅ ꯑꯩꯈꯣꯏꯒꯤ ꯂꯣꯟꯁꯤꯒꯤ ꯑꯥꯔꯊ ꯈꯪꯗꯕꯅꯤꯅ ꯃꯈꯣꯏꯅ ꯇꯥꯕꯤꯗꯦ ꯇꯥꯕꯤꯗꯕꯅꯤꯅ ꯑꯩꯈꯣꯏꯁꯦ ꯑꯗꯨꯛꯀꯤ ꯃꯇꯤꯛ ꯑꯋꯥꯕ ꯃꯥꯏꯌꯣꯛꯅꯕ ꯍꯥꯏꯕꯗꯨ ꯑꯣꯏ ꯃꯤꯠ ꯇꯥꯡꯕꯒ ꯆꯞ ꯃꯥꯟꯅꯩ ꯑꯩꯈꯣꯏꯒꯤ ꯂꯣꯟ ꯇꯥꯕꯤꯗꯕ ꯍꯥꯏꯕꯁꯦ ꯈꯣꯡ ꯇꯦꯛꯄ ꯃꯤꯠ ꯇꯥꯡꯕꯒ ꯆꯞ ꯃꯥꯟꯅꯩ ꯑꯗꯨꯛꯀꯤ ꯃꯇꯤꯛ ꯑꯋꯥꯕ ꯃꯥꯏꯌꯣꯛꯅꯕ ꯍꯥꯏꯕꯗꯣ ꯑꯩꯈꯣꯏꯗ ꯑꯣꯏꯔꯦ